ꯊꯕꯛ ꯃꯐꯝꯗ ꯊꯕꯛ ꯇꯧꯔꯤꯉꯩꯗ ꯁꯣꯏꯕ ꯄꯣꯠꯊꯣꯛ ꯁꯤꯡ ꯌꯥꯎꯔꯁꯨ ꯑꯩꯅ ꯈꯪꯗ꯭ꯔꯁꯨ ꯑꯍꯩꯕ ꯑꯈꯪꯕ ꯏꯅꯦ ꯏꯟꯗꯣꯜ ꯏꯗꯣꯝꯆꯥꯁꯤꯡꯗ ꯑꯗꯨꯝ ꯇꯥꯅꯔꯒ ꯑꯗꯨꯝ ꯁꯦꯝꯗꯣꯛꯑꯦ ꯌꯥꯅꯕ ꯍꯣꯠꯅꯩ